ꯍꯧꯔꯛꯂꯤꯕ ꯂꯥꯟ ꯑꯁꯤꯅ ꯆꯪꯉꯛꯄꯗ ꯃꯤꯌꯥꯝ ꯃꯄꯥꯟꯗꯒꯤ ꯃꯤꯌꯥꯝꯅ ꯆꯪꯉꯛꯄꯗ ꯌꯥꯝꯅ ꯀꯤꯕ ꯐꯤꯕꯝ ꯑꯣꯏꯕꯅ ꯃꯤ ꯑꯃꯒ ꯑꯃꯒ ꯍꯥꯠꯅꯔꯛꯄꯒꯤ ꯃꯁꯛ ꯑꯣꯏꯕꯅ ꯍꯧꯖꯤꯛ ꯇꯨꯔꯤꯖꯝ ꯍꯥꯏꯕ ꯑꯁꯤ ꯍꯧꯖꯤꯛꯀꯤ ꯑꯣꯏꯅ ꯍꯥꯏꯔꯤꯕ ꯃꯅꯤꯄꯨꯔꯤ ꯍꯥꯏꯔꯤꯕ ꯂꯝꯗꯝ ꯑꯁꯤꯗꯗꯤ ꯇꯨꯔꯤꯖꯝ ꯑꯁꯤ